ꯁꯥ ꯁꯟ ꯂꯣꯏꯔꯤꯕ ꯃꯤꯑꯣꯏꯁꯤꯡꯅ ꯁꯥ ꯁꯟ ꯑꯁꯤ ꯄ꯭ꯔꯣꯁꯦꯁ ꯇꯧꯕꯒꯤꯗꯃꯛ ꯄꯨꯕ ꯃꯇꯝꯗ ꯅꯍꯥꯜꯋꯥꯏꯗꯤ ꯌꯥꯝ ꯌꯥꯝ ꯈꯨꯗꯣꯡ ꯊꯤꯅꯤꯉꯥꯏ ꯑꯣꯏꯔꯝꯃꯤ ꯌꯥꯝ ꯋꯥꯔꯝꯃꯤ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯄꯨꯊꯣꯛ ꯄꯨꯁꯤꯟꯁꯤ ꯌꯥꯝ ꯅꯨꯡꯉꯥꯏꯔꯦ ꯍꯥꯏꯕꯗꯤ ꯑꯗꯨꯝ ꯒꯥꯔꯤꯒꯨꯝꯕ ꯇ꯭ꯔꯥꯟꯁꯄꯣꯠꯀꯤꯗꯃꯛꯇ ꯂꯝꯕꯤ ꯊꯣꯡꯁꯨ ꯅꯨꯡꯉꯥꯏꯔꯦ ꯍꯧꯖꯤꯛ ꯇ꯭ꯔꯥꯟꯁꯄꯣꯔꯠꯀꯤꯗꯃꯛꯇ ꯒꯥꯔꯤꯗ ꯍꯥꯞꯄꯒ ꯁꯥꯗꯨ ꯆꯟꯕ ꯃꯥꯒꯤ ꯐꯖꯅ ꯁꯦꯝꯕꯤꯔꯒ ꯁꯥꯗꯣ ꯍꯥꯞꯄ ꯌꯥꯕꯒꯤ ꯃꯑꯣꯡꯗ ꯐꯖꯅ ꯁꯦꯝꯕꯤꯔꯒ ꯁꯥꯗꯨ ꯄꯨ ꯇꯥꯔꯒꯗꯤ ꯌꯥꯝ ꯂꯥꯏꯁꯨ ꯂꯥꯏꯔꯅꯤ ꯑꯗꯨꯏꯗꯨꯒ ꯁꯥꯗꯨꯅ ꯋꯥꯔꯛꯄ ꯃꯇꯝꯗ ꯏꯁꯤꯡ ꯅꯨꯡꯁꯤꯡ ꯄꯤꯊꯛꯄꯤꯔꯒ ꯐꯖꯅ ꯄꯨꯕꯤ ꯇꯥꯔꯒꯗꯤ ꯁꯥꯗꯨ ꯇꯦꯛꯇ ꯀꯥꯏꯗꯅ ꯃꯥꯒꯤ ꯄ꯭ꯔꯣꯁꯦꯁꯁꯤꯡ ꯃꯐꯝꯗꯨꯕꯥꯎꯉꯩꯒꯤꯗꯤ ꯐꯖꯅ ꯄꯨꯕ ꯌꯥꯔꯅꯤ ꯌꯥꯝ ꯅꯨꯡꯉꯥꯏꯅ ꯍꯧꯖꯤꯛꯇꯤ